ꯑꯗꯒꯤ ꯃꯉꯣꯟꯗ ꯍꯨꯃꯥꯡ ꯇꯥꯍꯜꯂꯤ ꯏꯁꯥꯗ ꯅꯨꯡꯉꯥꯏꯕ ꯄꯤ ꯁꯥꯏꯀꯟ ꯋꯥꯅ ꯊꯧꯔꯨꯔꯒ ꯍꯜꯂꯛꯑꯒ ꯄꯣꯊꯥꯕꯗ ꯑꯗꯨꯛꯀꯤ ꯃꯇꯤꯛ ꯏꯁꯥꯗ ꯅꯨꯡꯉꯥꯏꯕ ꯐꯥꯎꯋꯤ ꯑꯗꯒꯤ ꯄꯥꯔꯠ ꯈꯨꯗꯤꯡꯃꯛꯁꯤ ꯂꯦꯡ ꯑꯣꯠ ꯇꯧꯕꯅ ꯃꯔꯝ ꯑꯣꯏꯔꯒ ꯃꯉꯣꯟꯗ ꯂꯥꯛꯀꯗꯕ ꯂꯥꯏꯅꯥ ꯇꯤꯅꯥ ꯗꯥꯏꯕꯦꯇꯤꯁ ꯂꯩꯕ ꯑꯩꯈꯣꯏꯒꯤ ꯕꯤ ꯄꯤ ꯂꯩꯕ ꯈꯨꯗꯤꯡꯃꯛꯁꯤꯡꯁꯦ ꯁꯤꯗ ꯇꯧꯕꯀꯥꯟꯗ ꯏꯁꯥꯗ ꯌꯥꯝ ꯅꯨꯡꯉꯥꯏꯍꯟꯕ ꯐꯥꯎꯍꯜꯂꯤ ꯌꯥꯝꯅ ꯅꯨꯡꯉꯥꯏ ꯁꯥꯏꯀꯟ ꯊꯧꯕꯗ ꯑꯩꯈꯣꯏꯗ ꯌꯥꯝ ꯀꯥꯟꯅꯕ ꯐꯪꯍꯜꯂꯤ ꯂꯥꯏꯅꯥ ꯂꯥꯛꯀꯗꯕ ꯂꯥꯏꯅꯥ ꯇꯤꯅꯥ ꯄꯨꯝꯅꯃꯛꯁꯤꯡꯗꯨ ꯉꯥꯛꯊꯣꯛꯄ ꯉꯝꯃꯤ ꯃꯉꯣꯟꯗ